ꯍꯜꯂꯣ ꯄꯥꯏꯕꯤꯔꯛꯏꯁꯤ ꯎꯕꯔ ꯑꯣꯏꯕꯤꯔꯕ꯭ꯔꯥ ꯉꯔꯥꯡ ꯑꯩꯅ ꯏꯝꯐꯥꯜ ꯇꯨ ꯆꯥꯟꯗꯦꯜ ꯆꯠꯄꯗ ꯅꯣꯏꯒꯤ ꯒꯥꯔꯤ ꯑꯗꯨ ꯅꯣꯏꯒꯤ ꯗ꯭ꯔꯥꯏꯕꯔ ꯑꯗꯨ ꯄꯦꯁꯦꯟꯖꯔꯁꯤꯡꯗ ꯌꯥꯝꯅ ꯑꯦꯇꯦꯟꯁꯟ ꯄꯤꯗꯕ ꯃꯥꯏ ꯊꯣꯛꯄ ꯒꯥꯔꯤ ꯄꯪꯊꯧ ꯊꯧꯔꯒ ꯄꯪꯈꯥꯝ ꯈꯥꯝꯕ ꯑꯗꯨꯒꯨꯝꯕ ꯗ꯭ꯔꯥꯏꯕꯔ ꯑꯃ ꯑꯣꯏꯌꯦ ꯌꯥꯝꯅ ꯃꯣꯠꯁꯨ ꯃꯣꯠꯂꯦ ꯌꯥꯝꯅ ꯁꯤꯠꯁꯨ ꯃꯣꯠꯂꯦ ꯑꯗꯨꯒ ꯀꯣꯚꯤꯗ ꯃꯇꯝꯁꯤꯗ ꯃꯥꯏ ꯃꯥꯛꯁꯁꯨ ꯎꯞꯇꯦ ꯃꯥꯅ ꯇꯧꯅꯤꯡꯕꯗ ꯇꯧꯋꯦ ꯑꯗꯨꯒ ꯃꯥꯗꯣ ꯀ꯭ꯋꯥꯒꯨꯝꯕ ꯆꯥꯁꯤꯟꯕ ꯑꯗꯨꯒ ꯁꯤꯠꯇꯒꯨꯝꯕ ꯑꯗꯨꯝ ꯃꯍꯤ ꯑꯣꯁꯤꯟꯕ ꯑꯗꯨꯒꯨꯝꯕ ꯑꯣꯏꯌꯦ ꯑꯗꯨꯅ ꯌꯥꯔꯒꯗꯤ ꯈꯔ ꯂꯨꯅ ꯅꯥꯟꯅ ꯂꯩꯍꯟꯅꯤꯡꯉꯤ ꯑꯗꯨꯒ ꯃꯥꯏ ꯒꯥꯔꯤꯒꯨꯝꯕꯁꯨ ꯌꯥꯝꯅ ꯁꯦꯡꯍꯟꯅꯤꯡꯉꯤ ꯑꯗꯨꯒ ꯃꯥꯒꯤ ꯁꯔꯥꯎꯟꯗꯤꯡ ꯃꯈꯩꯁꯨ ꯌꯥꯝ ꯐꯖꯅ ꯁꯦꯡꯍꯟꯅꯤꯡꯉꯤ ꯑꯗꯨꯒ ꯃꯥꯏ ꯒꯥꯔꯤꯁꯨ ꯌꯥꯎꯅ ꯌꯥꯝ ꯁꯦꯡꯍꯟꯅꯤꯡꯉꯤ ꯑꯗꯨꯒ ꯄꯦꯁꯦꯟꯖꯔꯁꯤꯡꯗꯁꯨ ꯌꯥꯝ ꯑꯦꯇꯦꯟꯁꯟ ꯄꯤꯍꯟꯅꯤꯡꯉꯤ ꯑꯗꯨꯒ ꯃꯥꯏ ꯒꯥꯔꯤ ꯊꯧꯕꯒꯤ ꯆꯥꯡꯁꯨ ꯈꯔ ꯍꯟꯊꯍꯟꯅꯤꯡꯉꯤ ꯑꯗꯨꯒ ꯃꯥꯒꯤ ꯃꯥꯅ ꯈꯥꯝꯃꯨꯒꯗꯕ ꯃꯐꯝꯗꯨꯁꯨ ꯈꯔ ꯇꯝꯅ ꯈꯥꯝꯍꯟꯅꯤꯡꯉꯤ ꯑꯗꯨꯒ ꯃꯥꯅ ꯂꯦꯟꯗꯤꯡ ꯇꯧꯒꯗꯕ ꯃꯐꯝꯗꯨꯗ ꯐꯖꯅ ꯇꯧꯔꯒ ꯑꯩꯈꯣꯏꯒꯤ ꯄꯦꯁꯦꯟꯖꯔꯁꯤꯡꯕꯨ ꯐꯖꯅ ꯃꯥꯅ ꯒꯥꯏꯠ ꯇꯧꯕꯤꯔꯗꯤ ꯅꯨꯡꯉꯥꯏꯒꯅꯤ ꯍꯥꯏꯅ ꯈꯜꯂꯤ ꯑꯗꯨꯒ ꯃꯥꯅ ꯒꯥꯏꯠ ꯇꯧꯕ ꯋꯥꯠꯍꯧꯔꯁꯨ ꯑꯗꯨꯝ ꯀꯔꯤ ꯍꯥꯏꯁꯤꯔꯥ ꯑꯗꯨꯝ ꯌꯥꯝ ꯐꯖꯅ ꯄꯤꯕ ꯑꯣꯏꯔꯕꯗꯤ ꯃꯣꯠꯁꯨ